ꯑꯣ ꯑꯁꯤ ꯀꯩꯅꯣ ꯆꯦꯔꯤ ꯑꯣꯏꯕꯤꯔꯕ꯭ꯔꯣ ꯑꯩꯌꯥ ꯅꯨꯡꯉꯥꯏꯔꯤꯕ꯭ꯔꯣ ꯆꯦꯔꯤꯗꯨ ꯕ꯭ꯂꯨꯝ ꯇꯧꯕꯤꯔꯤꯕ꯭ꯔꯣ ꯍꯧꯖꯤꯛ ꯀꯥꯟꯁꯦ ꯑꯥ ꯑꯩꯁꯨ ꯂꯤꯂꯤꯅꯦ ꯂꯤꯂꯤꯁꯦ ꯕ꯭ꯂꯨꯝ ꯇꯧꯅꯤꯡꯉꯥꯏ ꯃꯇꯝ ꯌꯧꯔꯦ ꯑꯗꯨꯒꯤ ꯕ꯭ꯂꯨꯝ ꯇꯧꯗ꯭ꯔꯤꯉꯩꯗ ꯈꯔ ꯀꯣꯏꯒꯦ ꯇꯧꯕꯅꯦ ꯅꯣꯏꯒꯤ ꯂꯩꯀꯥꯏꯗ ꯅꯣꯏꯒꯤ ꯃꯐꯝꯗ

ꯑꯗꯨ ꯂꯤꯂꯤꯕꯨꯝꯗ ꯀꯣꯏꯕ ꯂꯥꯛꯀꯦ ꯑꯗꯨꯗ ꯀꯣꯏꯕ ꯆꯠꯁꯦ ꯅꯣꯏꯒꯤꯗ ꯂꯥꯛꯀꯦ ꯎꯝ ꯍꯧꯖꯤꯛ ꯀꯥꯟ ꯋꯦꯗꯔꯗꯤ ꯀꯔꯝ ꯍꯥꯏꯅ ꯇꯧꯕ꯭ꯔꯣ ꯑꯗꯣ

ꯎꯝ ꯑꯣ ꯎꯝ ꯎꯝ ꯑꯣ

ꯑꯣ ꯎꯝ ꯎꯝ ꯑꯣ ꯆꯠꯅꯤꯡꯉꯦ ꯑꯩꯁꯨ ꯑꯗꯨ ꯂꯥꯛꯀꯦꯀꯣ ꯗꯤꯁ ꯋꯤꯛ ꯂꯥꯛꯀꯦ ꯌꯥꯕ꯭ꯔꯥ ꯑꯩꯗꯤ ꯏꯅꯥꯎ ꯅꯨꯄꯥꯒ ꯏꯕꯥꯅꯤ ꯉꯥꯛꯇ ꯑꯗꯨꯝ ꯂꯥꯛꯀꯦ ꯑꯗꯨ ꯂꯝꯕꯤꯒꯨꯝꯕꯗꯤ ꯅꯨꯡꯉꯥꯏꯕ꯭ꯔꯥ ꯍꯣꯏ ꯑꯣ ꯑꯗꯨ ꯂꯥꯛꯂꯗꯤ ꯑꯌꯨꯛ ꯉꯟꯇꯥꯅ ꯂꯥꯛꯀꯅꯤꯀꯣ ꯅꯦꯛꯁ ꯋꯤꯛꯇ ꯑꯣ ꯍꯣꯏ ꯍꯣꯏ ꯗꯤꯁ ꯋꯤꯛ ꯂꯥꯛꯀꯦ ꯁꯇꯔꯗꯦꯗ ꯂꯥꯛꯀꯦꯀꯣ ꯎꯝ ꯎꯝ ꯑꯌꯨꯛ ꯉꯟꯇꯥ ꯂꯥꯛꯂꯒ ꯅꯣꯏꯒꯤꯗ ꯆꯥꯛ ꯆꯥꯕ ꯂꯥꯛꯀꯦꯀꯣ ꯍꯣꯏ ꯍꯣꯏ ꯊꯣꯡꯕꯤꯎ ꯂꯣꯀꯦꯜꯒꯤ ꯌꯦꯟꯁꯨ ꯆꯥꯗꯕ ꯀꯨꯏꯔꯦ ꯑꯗꯨ ꯂꯤꯂꯤꯕꯨꯡꯗ ꯀꯔꯤ ꯁꯇꯔꯗꯦꯗ ꯑꯌꯨꯛ ꯉꯟꯇꯥꯅ ꯂꯥꯛꯈ꯭ꯔꯒꯦꯀꯣ ꯎꯝ ꯅꯣꯏ ꯃꯤ ꯀꯌꯥ ꯂꯩꯕ꯭ꯔꯥ

ꯍꯣꯏ ꯑꯗꯨꯗꯤ ꯀꯔꯤꯅꯣ ꯀꯔꯤ ꯀꯔꯤ ꯂꯩꯕ꯭ꯔꯥꯀꯣ ꯍꯧꯖꯤꯛ ꯀꯥꯟꯗꯤ ꯂꯤꯂꯤꯕꯨꯡꯗ ꯂꯤꯂꯤꯕꯨꯡꯗ ꯀꯔꯤ ꯀꯔꯤꯁꯨ ꯂꯩꯕ꯭ꯔꯥꯀꯣ ꯍꯧꯖꯤꯛ ꯀꯥꯟꯁꯦ

ꯑꯣ ꯍꯣꯏ ꯍꯣꯏ ꯑꯗꯨꯗꯤ ꯂꯥꯛꯂꯒꯦꯀꯣ ꯑꯗꯨꯗꯤ ꯌꯥꯝ ꯅꯨꯡꯉꯥꯏꯔꯦ ꯊꯝꯈ꯭ꯔꯒꯦ